ꯁꯥꯔ ꯑꯩ ꯑꯦꯀꯥꯎꯟ ꯑꯃ ꯈꯛꯇ ꯀ꯭ꯂꯣꯖ ꯇꯧꯖꯒꯦ ꯇꯧꯕꯅꯦ ꯑꯦꯀꯥꯎꯟꯁꯦ ꯑꯅꯤꯁꯨꯕ ꯑꯗꯨꯅ ꯃꯤꯅꯤꯃꯝ ꯕꯦꯂꯦꯟꯁ ꯊꯝꯕꯒꯤ ꯗꯔꯀꯥꯔ ꯂꯩꯔꯛꯄꯗ ꯑꯩꯉꯣꯟꯗ ꯈꯤꯇꯪ ꯄ꯭ꯔꯣꯕ꯭ꯂꯦꯝ ꯑꯣꯏꯔꯦ ꯑꯗꯨꯒꯤ ꯀ꯭ꯂꯣꯖ ꯇꯧꯖꯅꯤꯡ ꯇꯧꯕꯅꯤ ꯑꯦꯀꯥꯎꯟꯗ ꯄꯩꯁꯥ ꯈꯤꯇꯪꯗꯤ ꯌꯥꯎꯔꯤ

ꯐꯔꯦ ꯐꯔꯦ ꯁꯥꯔ ꯑꯗꯨꯗꯤ ꯑꯩ ꯄ꯭ꯔꯣꯁꯦꯁ ꯑꯗꯨ ꯇꯧꯅꯤꯡꯉꯥꯏ ꯇꯧꯖꯔꯛꯑꯒꯦ ꯗꯔꯀꯥꯔ ꯂꯩꯕ ꯈꯨꯗꯤꯡꯃꯛ ꯑꯗꯨ ꯊꯝꯖꯔꯒꯦ ꯑꯗꯨꯗꯤ